ꯑꯥ ꯍꯥꯏꯕꯤꯔꯛꯑꯣ ꯎꯝ ꯇꯤꯀꯦꯠꯀꯤ ꯑꯣꯏꯅꯗꯤ ꯑꯉꯥꯡꯒꯤ ꯁ꯭ꯇꯨꯗꯦꯟꯒꯤ ꯑꯣꯏꯅ ꯂꯨꯞ ꯇꯔꯥ ꯑꯃꯗꯤ ꯑꯦꯗꯜꯒꯤ ꯑꯣꯏꯅ ꯂꯨꯄꯥ ꯀꯨꯟ ꯂꯧꯋꯦ ꯑꯗꯨꯒ ꯒꯥꯔꯤ ꯇꯨ ꯋꯤꯂꯔꯒꯤꯅ ꯂꯨꯄꯥ ꯀꯨꯟ ꯑꯗꯨꯒ ꯐꯣꯔ ꯋꯤꯂꯔꯒꯤꯅ ꯅꯤꯐꯨ ꯂꯧꯋꯦ ꯍꯣꯏ ꯌꯥꯝꯅ ꯄꯤꯛꯈꯤꯕ ꯑꯣꯏꯔꯒꯗꯤ ꯃꯗꯨꯁꯨ ꯃꯗꯨꯁꯤꯡꯗꯨꯕꯨꯗꯤ ꯈꯔ ꯄꯤꯒꯅꯤ ꯑꯗꯨꯒ ꯌꯥꯝꯅꯃꯛꯇꯤ ꯀꯟꯁꯦꯁꯟ ꯄꯤꯕꯗꯤ ꯑꯣꯏꯔꯔꯣ ꯑꯗꯣ ꯑꯉꯥꯡ ꯀ꯭ꯌꯥꯝ ꯂꯥꯛꯄꯤꯗꯣꯏꯅꯣ ꯁꯤꯠ ꯀꯌꯥ ꯄꯨꯗꯣꯏꯅꯣꯕ ꯃꯗꯨꯒꯤ ꯑꯣꯏꯅꯗꯤ ꯍꯧꯖꯤꯛ ꯍꯧꯖꯤꯛ ꯃꯛꯀꯤꯗꯤ ꯂꯩꯇꯦ ꯑꯩꯈꯣꯏꯁꯤꯗꯗꯤ ꯍꯣꯏ ꯐꯔꯦ ꯐꯔꯦ ꯂꯥꯛꯑꯣ ꯂꯥꯛꯑꯣ ꯑꯗꯨꯝ ꯂꯥꯛꯑꯒ ꯀꯛꯄꯤꯔꯣ ꯌꯥꯔꯅꯤ ꯂꯥꯛꯑꯣꯅꯦ ꯑꯣ ꯐꯔꯦ ꯐꯔꯦ ꯊꯝꯛꯃꯦ ꯎꯝ